ꯖꯒꯣꯏꯅ ꯃꯔꯝ ꯑꯣꯏꯔꯒ ꯇꯣꯉꯥꯟ ꯇꯣꯉꯥꯟꯕ ꯖꯥꯇꯤꯁꯤꯡ ꯑꯃꯗꯤ ꯅꯥꯠꯀꯤ ꯑꯣꯏꯕ ꯊꯧꯔꯝꯁꯤꯡ ꯑꯁꯤ ꯄꯨꯟꯁꯤꯟꯕ ꯉꯝꯒꯅꯤ ꯍꯥꯏꯕꯒꯤ ꯑꯥꯁꯥꯗꯨ ꯂꯩꯖꯩ ꯖꯒꯣꯏ ꯍꯥꯏꯕ ꯑꯁꯤ ꯑꯩꯈꯣꯏꯒꯤ ꯄꯨꯛꯅꯤꯡꯒꯤ ꯋꯥꯔꯣꯜ ꯐꯣꯡꯗꯣꯛꯄꯗ ꯅꯠꯇꯅ ꯅꯨꯡꯉꯥꯏꯕ ꯃꯌꯥꯝꯕꯨ ꯄꯦꯜꯍꯟꯕ ꯃꯌꯥꯝꯒꯤ ꯄꯨꯛꯅꯤꯡ ꯁꯨꯝꯍꯠꯄ ꯑꯣꯏꯕ ꯀꯂꯥ ꯑꯃ ꯑꯣꯏꯕꯅ ꯖꯒꯣꯏ ꯑꯁꯤ ꯌꯥꯝꯅ ꯆꯥꯎꯔꯕ ꯁꯛꯇꯤ ꯂꯩꯔꯕ ꯊꯧꯑꯣꯡ ꯑꯃꯅꯤ ꯃꯤꯑꯣꯏꯁꯤꯡꯕꯨ ꯄꯨꯟꯅꯕꯒꯤꯗꯃꯛ ꯃꯌꯥꯝꯕꯨ ꯑꯄꯨꯟꯕ ꯑꯃꯠꯇ ꯑꯣꯏꯅ ꯂꯤꯆꯦꯜꯗ ꯄꯨꯈꯠꯅꯕꯒꯤ ꯆꯥꯡꯌꯦꯡꯗ ꯄꯨꯈꯠꯄ ꯌꯥꯕ ꯀꯂꯥꯅꯤ